ꯃꯁꯤ ꯐ꯭ꯂꯤꯞꯀꯥꯔꯠꯀꯤ ꯀꯁꯇꯃꯔ ꯅꯝꯕꯔ ꯑꯣꯏꯕꯤꯔꯕ ꯑꯩꯅ ꯐ꯭ꯂꯤꯞꯀꯥꯔꯠꯇꯒꯤ ꯃꯣꯕꯥꯏꯜ ꯑꯃ ꯆꯦꯜꯂꯒ ꯃꯣꯏꯅ ꯗꯤꯂꯤꯚꯔꯤ ꯇꯧꯔꯛꯄ ꯃꯇꯝꯗ ꯐꯖꯅ ꯇꯧꯗꯕꯒꯤ ꯑꯩꯒꯤ ꯃꯣꯕꯥꯏꯜꯗꯨ ꯀꯥꯏꯔꯒ ꯗꯤꯂꯤꯚꯔꯤ ꯇꯧꯕꯤ ꯑꯗꯨꯅ ꯃꯊꯪꯗꯗꯤ ꯁꯨꯃꯥꯏꯅ ꯇꯧꯗꯕꯤꯗ ꯐꯖꯅ ꯄꯦꯛ ꯇꯧꯕꯤꯔꯒ ꯐꯖꯅ ꯑꯩꯉꯣꯟꯗ ꯁꯤꯟꯅꯕꯤꯅꯕ ꯅꯈꯣꯏꯉꯣꯟꯗ ꯍꯥꯏꯖꯔꯤ ꯑꯗꯨꯒ ꯑꯩꯒꯤ ꯃꯣꯕꯥꯏꯜꯁꯦ ꯑꯊꯨꯕꯗ ꯔꯤꯄꯂꯦꯁꯃꯦꯟ ꯇꯧꯕꯤꯌꯨ